ꯃꯈꯜ ꯀꯌꯥꯒꯤ ꯄꯥꯝꯕꯤꯁꯤꯡ ꯑꯃꯁꯨꯡ ꯁꯤꯖꯟꯅꯔꯤꯕ ꯇꯦꯛꯅꯤꯛꯁꯤꯡ ꯈꯪꯅꯕꯒꯤꯗꯝꯛꯇ ꯑꯩꯍꯛꯅ ꯔꯥꯏꯖ ꯁꯔꯀꯥꯔꯅ ꯁꯤꯟ ꯔꯥꯏꯖ ꯁꯔꯀꯥꯔꯒꯤ ꯍꯣꯔꯇꯤꯀꯜꯆꯔ ꯑꯃꯁꯨꯡ ꯁꯣꯏꯜ ꯀꯟꯖꯔꯕꯦꯁꯟ ꯗꯤꯄꯥꯔꯠꯃꯦꯟꯅ ꯔꯥꯏꯖ ꯁꯔꯀꯥꯔꯒꯤ ꯑꯦꯒ꯭ꯔꯤꯀꯜꯆꯔ ꯗꯤꯄꯥꯔꯠꯃꯦꯟ ꯂꯥꯎ ꯁꯤꯡꯎ ꯗꯤꯄꯥꯔꯠꯃꯦꯟꯒ ꯈꯨꯁꯝꯅꯔꯒ ꯁꯤꯟꯕ ꯑꯦꯒ꯭ꯔꯤ ꯍꯣꯔꯇꯤ ꯑꯦꯛ꯭ꯁꯄꯣ ꯅꯆꯤꯡꯕ ꯑꯦꯛꯖꯤꯕꯤꯁꯟꯁꯤꯡ ꯁꯥꯔꯨꯛ ꯌꯥꯏ ꯍꯥꯏꯔꯤꯕ ꯑꯦꯛꯖꯤꯕꯤꯁꯟ ꯑꯁꯤꯗ ꯑꯦꯒ꯭ꯔꯤꯀꯜꯆꯔꯒꯤ ꯂꯝꯗ ꯍꯩꯊꯣꯏ ꯁꯤꯡ ꯊꯣꯏꯔꯕ ꯑꯃꯁꯨꯡ ꯍꯣꯔꯇꯤꯀꯜꯆꯔꯒꯤ ꯂꯝꯗ ꯍꯩꯊꯣꯏ ꯁꯤꯡꯊꯣꯏꯔꯕ ꯃꯤꯑꯣꯏꯁꯤꯡꯅ ꯑꯅꯧꯕ ꯃꯈꯜꯒꯤ ꯇꯦꯛꯅꯤꯛꯁꯤꯡ ꯑꯃꯁꯨꯡ ꯀꯔꯝ ꯍꯥꯏꯅ ꯄꯥꯝꯕꯤꯗ ꯂꯩꯅ ꯇꯥꯍꯜꯂꯣꯏꯗꯒꯦ ꯀꯔꯝ ꯀꯔꯝꯕ ꯄꯥꯝꯕꯤꯅ ꯀꯔꯝ ꯀꯔꯝꯕ ꯃꯇꯝꯗ ꯊꯥꯒꯗꯒꯦ ꯀꯔꯝꯅ ꯂꯣꯛꯀꯗꯒꯦ ꯍꯥꯏꯕꯅꯆꯤꯡꯕ ꯁꯤꯡ ꯇꯥꯛꯇꯨꯅ ꯑꯩꯈꯣꯏꯗ ꯍꯦꯟꯅ ꯈꯪꯍꯜꯂꯤ ꯑꯅꯧꯕ ꯄꯥꯝꯕꯤꯁꯤꯡ ꯃꯄꯥꯟꯗꯒꯤ ꯄꯨꯁꯜꯂꯛꯄ ꯑꯅꯧꯕ ꯄꯥꯝꯕꯤ ꯆꯔꯥꯁꯤꯡ ꯍꯥꯏꯔꯤꯕ ꯑꯦꯛ꯭ꯁꯄꯣ ꯁꯤꯗ ꯐꯪꯉꯤ